ꯑꯩꯒꯤ ꯋꯥꯈꯜꯗꯗꯤ ꯏꯃꯥ ꯏꯄꯥꯒ ꯏꯃꯥ ꯏꯄꯥ ꯑꯃꯁꯨꯡ ꯏꯃꯥꯅꯕꯁꯤꯡꯒ ꯏꯟꯇꯔꯇꯦꯟꯃꯦꯟꯒꯤ ꯃꯇꯥꯡꯗ ꯄꯨꯟꯕꯁꯤ ꯏꯃꯥꯟꯅꯕꯅ ꯍꯦꯜꯂꯤ ꯃꯔꯝꯗꯤ ꯏꯃꯥꯟꯅꯕ ꯑꯣꯏꯇꯔꯥꯒꯗꯤ ꯑꯩꯅ ꯁꯣꯔꯤ ꯕꯕꯥ ꯏꯃꯥ ꯑꯣꯏꯕ ꯑꯣꯏꯇꯔꯒꯗꯤ ꯑꯩꯈꯣꯏꯒꯤ ꯈꯔ ꯏꯟꯐꯣꯔꯃꯦꯜ ꯑꯣꯏ ꯍꯥꯏꯇꯔꯦ ꯍꯥꯏꯕꯗꯤ ꯃꯈꯣꯏꯒ ꯈꯔ ꯗꯤꯁꯇꯦꯟꯁ ꯑꯣꯏꯕꯅꯤꯅ ꯈꯔ ꯀꯣꯏꯕ ꯑꯃ ꯆꯪꯏ ꯑꯗꯨꯒ ꯏꯃꯥꯟꯅꯕꯒ ꯄꯨꯟꯕ ꯍꯥꯏꯕꯗꯨꯗꯤ ꯄꯨꯟꯕ ꯅꯠꯇ꯭ꯔꯒ ꯏꯟꯇꯔꯇꯦꯟꯃꯦꯟ ꯇꯧꯕ ꯍꯥꯏꯇꯔꯗꯤ ꯏꯃꯥꯟꯅꯕꯗꯨꯅ ꯏꯀꯥꯏ ꯍꯪꯒꯣꯏꯅꯕ ꯋꯥꯠꯂꯤ ꯑꯃꯁꯨꯡ ꯂꯣꯏꯅꯕꯗ ꯌꯥꯝꯅ ꯅꯨꯡꯉꯥꯏ ꯑꯃꯁꯨꯡ ꯀꯣꯏꯕ ꯆꯠꯄꯒꯨꯝꯕ ꯍꯥꯏꯕ ꯇꯥꯔꯒꯁꯨ ꯀꯣꯏꯕ ꯆꯠꯄꯗꯤ ꯏꯃꯥ ꯏꯄꯥ ꯑꯃꯁꯨꯡ ꯅꯠꯇ꯭ꯔꯒ ꯏꯆꯤꯜ ꯏꯅꯥꯎꯕꯨ ꯍꯥꯏꯔꯣ ꯃꯈꯣꯏꯒ ꯃꯈꯣꯏꯒ ꯆꯠꯄꯗꯨꯒ ꯏꯃꯥꯟꯅꯕꯒ ꯆꯠꯄꯒ ꯏꯃꯥꯟꯅꯕ ꯆꯠꯄꯒ ꯍꯥꯏꯔꯗꯤ ꯏꯃꯥꯟꯅꯕꯒ ꯆꯠꯄꯗꯨꯅ ꯍꯦꯜꯂꯤ ꯃꯔꯝꯗꯤ

ꯄꯩꯁꯥ ꯑꯩꯈꯣꯏ ꯕꯕꯥ ꯏꯃꯥꯁꯤ ꯑꯩꯅ ꯈꯔ ꯏꯀꯥꯏ ꯍꯪꯒꯣꯏꯅ ꯆꯠꯂꯤ ꯑꯃꯁꯨꯡ ꯏꯅꯥꯎ ꯅꯨꯄꯥ ꯍꯥꯏꯒꯦꯔꯥ ꯏꯆꯦꯕꯨ ꯍꯥꯏꯒꯦꯔꯥ ꯃꯈꯣꯏ ꯏꯌꯥꯝꯕꯕꯨ ꯍꯥꯏꯒꯦꯔꯥ ꯃꯈꯣꯏꯒ ꯆꯠꯃꯤꯟꯅꯔꯒꯗꯤ ꯈꯔ ꯀꯣꯏꯅꯩ ꯑꯗꯨꯕꯨ ꯏꯃꯥꯟꯅꯕ ꯍꯥꯏꯕ ꯇꯥꯔꯒꯗꯤ ꯃꯈꯣꯏꯒ ꯉꯥꯡꯅꯅꯤꯡꯕ ꯋꯥ ꯉꯥꯡꯅꯕ ꯌꯥꯏ ꯄꯩꯁꯥꯕꯨ ꯍꯥꯏꯔꯣ ꯄꯨꯊꯣꯛ ꯄꯨꯁꯤꯟ ꯑꯃꯁꯨꯡ ꯄꯩꯁꯥ ꯀꯩꯅꯣꯝꯇ ꯂꯩꯔꯛꯑꯣ ꯍꯥꯏꯔꯁꯨ ꯏꯀꯣꯏ ꯀꯣꯏꯅꯗꯦ ꯑꯗꯨꯕꯨ ꯐꯦꯃꯂꯤ ꯐꯦꯃꯂꯤꯒ ꯑꯣꯏꯔꯕꯅꯤꯅ ꯐꯦꯃꯂꯤꯒꯤ ꯏꯆꯤꯜ ꯏꯅꯥꯎ ꯅꯠꯇ꯭ꯔꯒ

ꯏꯆꯤꯜ ꯏꯅꯥꯎ ꯅꯠꯇ꯭ꯔꯒ

ꯐꯦꯃꯂꯤꯒꯤ ꯏꯆꯤꯟ ꯏꯅꯥꯎ ꯅꯠ꯭ꯇꯔꯒ ꯏꯃꯥ ꯏꯄꯥ ꯑꯣꯏꯕ ꯇꯥꯔꯒꯗꯤ ꯄꯨꯝꯅꯃꯛ ꯑꯁꯦ ꯌꯥꯝ ꯈꯔ ꯀꯣꯏꯕ ꯑꯣꯏꯅ ꯊꯣꯛꯏ ꯃꯔꯝ ꯑꯗꯨꯅ ꯃꯔꯝ ꯑꯗꯨꯅ ꯐꯦꯃꯂꯤ ꯐꯦꯃꯂꯤ ꯍꯥꯏꯕꯗꯤ ꯏꯆꯤꯟ ꯏꯅꯥꯎ ꯑꯃꯁꯨꯡ ꯏꯃꯥ ꯏꯄꯥ ꯅꯠꯇ꯭ꯔꯒ ꯑꯩꯈꯣꯏꯒꯤ ꯀꯀꯥꯒꯨꯝꯕ

ꯏꯃꯥꯟꯅꯕ ꯃꯔꯨꯞꯁꯤꯡꯒ ꯆꯠꯃꯤꯟꯅꯕꯅ ꯍꯦꯜꯂꯤ